ꯉꯁꯤ ꯊꯕꯛ ꯃꯐꯝꯗ ꯊꯣꯛꯄ ꯋꯥꯊꯣꯛꯁꯤꯡ ꯅꯠꯇ꯭ꯔꯒ ꯑꯔꯨꯕ ꯐꯤꯕꯝꯁꯤꯡ ꯊꯦꯡꯅꯈꯤ ꯑꯩꯅ ꯑꯣꯖꯥ ꯑꯣꯏꯃꯤꯟꯅꯕ ꯑꯅꯤ ꯏꯁꯇꯥꯐ ꯔꯨꯝꯗ ꯐꯖꯅ ꯈꯠꯅꯈꯤ ꯂꯩꯔꯤꯕ ꯑꯣꯖꯥꯁꯤꯡꯗꯨ ꯀꯟꯊꯣꯛꯈꯤ ꯑꯗꯨ ꯈꯟꯕ ꯉꯝꯈꯤꯗꯦ ꯃꯈꯣꯏ ꯑꯅꯤꯗꯨ ꯈꯠꯅꯩ ꯍꯦꯟꯅ ꯍꯦꯟꯅ ꯈꯠꯅꯩ ꯄ꯭ꯔꯤꯟꯁꯤꯄꯜꯗ ꯑꯩꯅ ꯍꯥꯏꯔꯨꯔꯦ ꯄ꯭ꯔꯤꯟꯁꯤꯄꯜ ꯑꯗꯨ ꯂꯥꯛꯂꯐꯥꯎ ꯃꯈꯣꯏ ꯂꯦꯞꯇꯦ ꯑꯗꯨꯝ ꯈꯠꯅꯩ ꯑꯗꯨꯕꯨ ꯄ꯭ꯔꯤꯟꯁꯤꯄꯜꯅ ꯄꯨꯂꯤꯁ ꯀꯧꯋꯤ ꯀꯧꯔꯕ ꯃꯇꯨꯡꯗ ꯄꯨꯂꯤꯁꯇꯨ ꯂꯥꯛꯂꯦ ꯂꯥꯛꯂꯒ ꯈꯠꯅꯔꯤꯕ ꯑꯅꯤ ꯑꯗꯨ ꯐꯥꯍꯟꯈ꯭ꯔꯦ ꯑꯗꯨꯒ ꯑꯁꯣꯛꯄꯁꯤꯡꯗꯨ ꯍꯣꯁꯄꯤꯇꯥꯜꯗ ꯄꯨꯔꯒ ꯄ꯭ꯔꯤꯟꯁꯤꯄꯜꯅ ꯃꯈꯣꯏꯕꯨ ꯁ꯭ꯀꯨꯜꯗꯒꯤ ꯇꯥꯟꯊꯣꯛꯈꯤ ꯌꯥꯝꯅ ꯊꯤꯅꯁꯨ ꯁꯣꯛꯈꯤ ꯑꯁꯣꯛ ꯑꯄꯜꯁꯨ ꯌꯥꯝꯅ ꯌꯥꯎꯈꯤ